ꯑꯩꯈꯣꯏꯒꯤ ꯉꯥꯅꯨꯗꯤ ꯕꯤꯂꯥꯏꯇꯤ ꯉꯥꯅꯨ ꯑꯣꯏꯅ ꯂꯣꯏ ꯑꯗꯣ ꯕꯤꯂꯥꯏꯇꯤ ꯉꯥꯅꯨꯗꯤ ꯃꯁꯥꯅ ꯃꯔꯨꯝ ꯀꯣꯛꯑꯒ ꯃꯁꯥꯅ ꯑꯗꯨꯝ ꯀꯣꯟꯖꯔꯒ ꯃꯆꯥ ꯑꯣꯟꯖꯕꯅꯤ ꯕꯤꯂꯥꯏꯇꯤ ꯉꯥꯅꯨꯗꯤ ꯃꯁꯥꯅ ꯑꯗꯨꯝ ꯀꯣꯟꯖꯩ ꯑꯗꯨꯒ ꯌꯦꯟꯗꯗꯤ ꯀꯣꯏꯂꯔ ꯈꯔ ꯂꯣꯏ ꯌꯦꯟꯗꯅ ꯀꯨꯔꯣꯏꯂꯔꯁꯤꯁꯨ ꯃꯆꯥ ꯑꯣꯏꯅ ꯂꯩꯔꯦ ꯃꯥꯔꯀꯦꯠꯇꯒꯤ ꯌꯦꯟ ꯀꯣꯏꯂꯔ ꯃꯆꯥ ꯑꯣꯏꯅ ꯂꯩꯔꯒ ꯑꯗꯨꯃꯥꯏꯅ ꯂꯣꯏꯖꯩ ꯑꯗꯨ ꯀꯣꯏꯂꯔꯗꯤ ꯃꯁꯥꯒꯤ ꯃꯔꯨꯝ ꯀꯣꯛꯑꯁꯨ ꯃꯁꯥꯅ ꯀꯣꯟꯗꯦ ꯑꯗꯨꯅꯤ